ꯉꯔꯥꯡ ꯅꯨꯡꯗꯥꯡꯁꯦ ꯑꯩꯁꯦ

ꯇꯨꯃꯝꯗꯥꯏꯗ ꯂꯥꯏꯔꯤꯛ ꯑꯃ ꯄꯥꯔꯝꯃꯦꯕ ꯇ꯭ꯋꯤꯡꯀꯜ ꯑꯃ ꯄꯥꯔꯝꯕꯅꯦꯕ ꯑꯗꯨ ꯇ꯭ꯋꯤꯡꯀꯜ ꯃꯃꯤꯡꯁꯦ ꯗ ꯍꯦꯂꯣꯋꯤꯟ ꯅꯥꯏꯠ ꯍꯥꯏꯕꯅꯦꯕ ꯑꯗꯨ ꯇ꯭ꯋꯤꯡꯀꯜ ꯃꯅꯨꯡꯗꯁꯦ ꯂꯥꯏꯛ ꯄꯥꯕꯀꯥꯟ ꯍꯧꯕꯀꯥꯟꯗꯗꯤ ꯌꯥꯝ ꯅꯨꯡꯉꯥꯏꯕ ꯂꯥꯏꯛ ꯌꯥꯝꯅ ꯏꯟꯇꯔꯔꯦꯁꯇꯤꯡꯁꯨ ꯑꯣꯏꯕ ꯌꯥꯝꯅꯁꯨ ꯏꯁꯀꯦꯔꯤꯁꯨ ꯑꯣꯏꯕ ꯌꯥꯝꯅꯁꯨ ꯃꯤ ꯈꯪꯍꯟꯕꯁꯨ ꯃꯤꯅ ꯂꯥꯏꯅ ꯃꯤꯕꯨ ꯆꯤꯡꯉꯒ ꯂꯥꯏꯛ ꯏꯟꯇꯨ ꯄꯤꯁꯦꯁꯇ ꯑꯣꯏꯍꯟꯕ ꯃꯅꯨꯡꯗ ꯆꯪꯉꯒ ꯃꯅꯨꯡꯒꯤ ꯂꯣꯏ ꯆꯥꯕꯒꯨꯝꯕ ꯌꯥꯝ ꯌꯥꯎꯋꯦꯕ ꯑꯗꯨ ꯂꯥꯏꯛ ꯐꯥꯔꯁꯇꯗꯤ ꯑꯩ ꯄꯥꯕꯀꯥꯟꯗꯗꯤ ꯂꯥꯏꯛ ꯂꯥꯏꯅ ꯐꯦꯃꯤꯂꯤ ꯑꯃꯗꯤ ꯂꯩꯌꯦ ꯍꯥꯏꯌꯦꯕ ꯑꯗꯨꯒ ꯂꯥꯏꯛ ꯌꯥꯝꯅꯁꯨ ꯁꯦꯄꯦꯔꯦꯇꯦꯠ ꯑꯣꯏꯕ ꯈꯨꯟ ꯈꯨꯟ ꯃꯔꯛꯇ ꯂꯩꯔꯒ ꯌꯥꯝ ꯁꯦꯄꯦꯔꯦꯇꯦꯠ ꯑꯣꯏꯅ ꯀꯣꯔꯅꯔꯒꯨꯝꯕꯗ ꯃꯣꯏꯗꯤ ꯂꯩꯕ ꯑꯗꯨ ꯈꯨꯟ ꯀꯣꯔꯅꯔꯔꯣꯝꯗ ꯂꯩꯕꯗꯣ ꯃꯣꯏ ꯈꯨꯟꯁꯦ ꯑꯗꯨꯝ ꯂꯥꯏꯗꯤ ꯂꯩꯒꯜꯂꯦ ꯍꯥꯏꯌꯦ ꯑꯗꯨ ꯂꯥꯏꯁꯤꯅ ꯑꯗꯨꯝ ꯃꯤꯕꯨ ꯐꯥꯔꯒ ꯃꯤ ꯃꯅꯨꯡ ꯆꯪꯈ꯭ꯔꯒ ꯃꯤꯕꯨ ꯁꯨꯁꯥꯏꯠ ꯇꯧꯍꯟꯕ ꯃꯤꯕꯨ ꯆꯠꯂꯒ ꯃꯐꯝ ꯑꯃꯗ ꯄꯨꯔꯒ ꯃꯤꯕꯨ ꯃꯥꯡꯍꯟꯕ ꯃꯤꯔꯩꯁꯤꯡꯅ ꯂꯨꯞꯍꯟꯈ꯭ꯔꯕ ꯎꯗꯒꯤ ꯇꯥꯍꯟꯕ ꯆꯤꯡꯗꯒꯤ ꯇꯥꯍꯟꯕ ꯃꯌꯥꯝꯁꯨ ꯌꯥꯎꯋꯦꯕ ꯑꯗꯨꯒ ꯈ꯭ꯋꯥꯏꯗꯒꯤ ꯀꯤꯕ ꯍꯥꯏꯁꯦ ꯅꯨꯃꯤꯠ ꯑꯃꯁꯦ ꯅꯨꯡꯗꯥꯡ ꯅꯨꯡꯗꯥꯡꯗ ꯁꯤ ꯌꯨꯝ ꯀꯩꯅꯣ ꯂꯩꯕ ꯃꯆꯥ ꯑꯃꯒ ꯃꯃꯥ ꯑꯅꯤ ꯃꯃꯥ ꯑꯃꯒ ꯐꯦꯃꯤꯂꯤ ꯃꯆꯥꯒ ꯃꯄꯥ ꯃꯃꯥ ꯂꯩ ꯍꯥꯏꯌꯦꯕ ꯑꯗꯨꯀꯥꯟꯗꯗꯤ ꯂꯥꯏꯛ ꯅꯨꯃꯤꯠ ꯑꯃꯁꯦ ꯅꯨꯡꯗꯥꯡ ꯑꯃꯁꯦ ꯂꯥꯏꯁꯤꯅ ꯂꯥꯛꯂꯒ ꯂꯥꯏꯁꯤ ꯄꯨꯡ ꯕꯥꯔꯣꯁꯨ ꯇꯥꯔꯦ ꯍꯥꯏꯌꯦ ꯑꯗꯨꯗ ꯂꯥꯏꯁꯤꯗꯤ ꯂꯥꯏꯛ ꯂꯥꯏꯁꯤꯗꯤ ꯂꯥꯛꯂꯒ ꯂꯥꯏꯛ ꯃꯆꯥ ꯅꯨꯄꯥ ꯌꯨꯝꯁꯦ ꯃꯆꯥ ꯅꯨꯄꯥꯁꯦ ꯂꯥꯏꯔꯤꯛ ꯄꯥꯔꯒ ꯐꯝꯃꯝꯃꯦ ꯍꯥꯏꯌꯦ ꯑꯗ ꯌꯨꯝꯁꯦ ꯃꯣꯏꯅ ꯌꯨꯝꯁꯦ ꯅꯣꯛ ꯇꯧꯋꯦ ꯍꯥꯏꯌꯦ ꯅꯨꯡꯗꯥꯡꯋꯥꯏꯔꯝ ꯅꯨꯡꯗꯥꯡ ꯅꯨꯡꯗꯥꯡꯒꯤ ꯄꯨꯡ ꯕꯥꯔꯣ ꯑꯗꯨꯋꯥꯏꯗ ꯌꯨꯝꯁꯦ ꯂꯥꯏꯛ ꯗꯣꯔꯁꯦ ꯅꯣꯛ ꯇꯧꯋꯦ ꯍꯥꯏꯌꯦ ꯑꯗꯨꯀꯥꯟꯗ ꯗꯣꯔꯁꯦ ꯅꯣꯛ ꯇꯧꯕꯀꯥꯟꯗ ꯂꯥꯏꯛ ꯑꯗꯨꯒꯤ ꯗꯣꯔꯁꯦ ꯅꯣꯛ ꯇꯧꯕꯀꯥꯟꯗ ꯂꯥꯏꯛ ꯃꯥꯁꯦ ꯈꯪꯄ꯭ꯔꯦꯛꯁꯨ ꯌꯥꯝ ꯈꯪꯈ꯭ꯔꯕ ꯅꯨꯡꯗꯥꯡꯁꯦ ꯀꯅꯥ ꯂꯥꯛꯄ꯭ꯔꯥ ꯀꯅꯥ ꯑꯣꯏꯔꯝꯒꯦꯔꯥꯅ ꯌꯨꯝꯁꯨ ꯍꯥꯡꯕꯀꯥꯟꯗ ꯃꯤ ꯀꯅꯥꯁꯨ ꯂꯩꯔꯝꯗꯦ ꯍꯥꯏꯌꯦ ꯑꯗꯩ ꯑꯃꯨꯛꯀ ꯌꯨꯝꯁꯦ ꯊꯤꯡꯈ꯭ꯔꯦ ꯍꯥꯏꯌꯦ ꯑꯗꯨꯒ ꯂꯥꯏꯔꯤꯛ ꯄꯥꯕ ꯐꯝꯕꯀꯥꯟꯗ ꯑꯃꯨꯛꯀ ꯋꯤꯟꯗꯣꯁꯦ ꯅꯣꯛ ꯇꯧꯔꯛꯑꯦ ꯍꯥꯏꯌꯦ ꯋꯤꯟꯗꯣꯁꯦ ꯑꯃꯨꯛꯀ ꯑꯣꯄꯟ ꯇꯧꯔ ꯌꯦꯡꯕꯗ ꯃꯤ ꯂꯩꯔꯝꯗꯦ ꯈꯔ ꯂꯩꯔꯒ ꯌꯨꯝ ꯃꯊꯛꯇ ꯂꯥꯏꯛ ꯃꯤ ꯆꯠꯄꯒꯨꯝꯕ ꯇꯥꯏꯌꯦ ꯃꯤ ꯆꯠꯄꯒꯨꯝꯕ ꯈꯣꯠꯄꯒꯨꯝꯕ ꯌꯥꯝꯅꯁꯨ ꯂꯩꯌꯦ ꯍꯥꯏꯌꯦ ꯃꯤ ꯆꯠꯄ ꯃꯤ ꯆꯦꯟꯕ ꯌꯨꯝ ꯃꯅꯥꯛꯇ ꯃꯤ ꯆꯦꯟꯕꯒꯨꯝꯕ ꯈꯣꯠꯄꯒꯨꯝꯕ ꯌꯥꯝꯅꯁꯨ ꯂꯩꯌꯦ ꯍꯥꯏꯌꯦ ꯑꯗꯨꯒꯤ ꯃꯥꯁꯦ ꯈꯪꯄ꯭ꯔꯦꯛ ꯈꯪꯂꯒ ꯅꯨꯡꯗꯥꯡ ꯃꯥꯁꯦ ꯂꯥꯏꯔꯤꯛ ꯄꯥꯕ ꯇꯣꯛꯑꯦ ꯑꯗꯨꯒ ꯃꯃꯥ ꯃꯄꯥꯁꯨ ꯀꯧꯋꯦ ꯇꯥꯗꯦ ꯑꯗꯨꯒ ꯃꯥꯅ ꯇꯣꯔꯆ ꯂꯥꯏꯠꯀꯨꯝꯕ ꯄꯥꯏꯔꯒ ꯊꯣꯛꯄꯀꯥꯟꯗꯗꯤ ꯀꯅꯥꯔꯥ ꯀꯅꯥꯔꯥꯅ ꯍꯥꯏꯅ ꯌꯦꯡꯕꯗ ꯅꯣꯡꯃꯩꯒꯨꯝꯕ ꯄꯥꯏꯕ ꯁꯥꯔꯒ ꯊꯣꯛꯄꯀꯥꯟꯗꯗꯤ ꯇꯣꯔꯆ ꯂꯥꯏꯠꯀꯨꯝꯕ ꯄꯥꯏꯔꯒ ꯊꯣꯛꯄꯀꯥꯟꯗꯗꯤ ꯃꯤꯁꯨ ꯎꯗꯦ ꯀꯅꯥꯁꯨ ꯎꯗꯦ ꯌꯨꯝꯊꯛꯇꯁꯨ ꯃꯤ ꯀꯅꯥꯁꯨ ꯂꯩꯇꯦ ꯑꯗꯨ ꯃꯥꯅ ꯃꯅꯤꯡ ꯑꯣꯟꯕꯀꯥꯟꯗ ꯂꯥꯏꯁꯦ ꯃꯁꯝ ꯏꯁꯥꯡ ꯁꯥꯡꯅ ꯂꯦꯞꯂꯝꯃꯦ ꯍꯥꯏꯌꯦ ꯂꯦꯞꯄꯀꯥꯟꯗꯗꯤ ꯃꯥ ꯈꯪꯄ꯭ꯔꯦꯛ ꯈꯪꯉꯒ ꯋꯥꯟꯊꯈ꯭ꯔꯦ ꯍꯥꯏꯌꯦ ꯂꯥꯏꯁꯦ ꯃꯅꯨꯡ ꯆꯪꯂꯒ ꯑꯗꯨ ꯅꯨꯄꯥꯗꯨ ꯄꯨꯔꯒ ꯂꯝꯕꯤ ꯃꯣꯏ ꯈꯨꯟꯒꯤ ꯌꯥꯝ ꯊꯥꯞꯅ ꯌꯥꯝ ꯊꯥꯞꯅ ꯄꯨꯈ꯭ꯔꯒ ꯑꯗꯨ ꯂꯥꯏꯅ ꯃꯥꯕꯨ ꯅꯨꯡꯗ ꯍꯥꯠꯂꯒ ꯐꯥꯁꯤ ꯂꯥꯏꯛ ꯁꯨꯁꯥꯏꯠ ꯇꯧꯍꯜꯂꯦ ꯍꯥꯏꯌꯦ ꯌꯨꯝꯃꯛ ꯃꯃꯥ ꯃꯄꯥꯅ ꯊꯤꯕꯀꯥꯟꯗ ꯃꯆꯥ ꯅꯨꯄꯥꯁꯦ ꯂꯥꯏꯛ ꯅꯨꯃꯤꯠ ꯑꯅꯤ ꯑꯍꯨꯝ ꯊꯤꯌꯦ ꯐꯪꯗꯦ ꯍꯥꯏꯌꯦ ꯑꯗꯨꯀꯥꯟꯗ ꯃꯆꯥꯅꯨꯄꯥꯁꯦ ꯂꯥꯏꯛ ꯅꯨꯃꯤꯠ ꯑꯃ ꯃꯤ ꯃꯣꯏ ꯈꯨꯟꯗ ꯁꯥ ꯇꯥꯟꯕ ꯆꯠꯄꯀꯥꯟꯗ ꯈꯨꯟ ꯑꯗꯨꯗ ꯈꯨꯟ ꯑꯗꯨꯗꯒꯤ ꯃꯣꯏ ꯈꯔ ꯂꯥꯞꯅ ꯁꯥ ꯇꯥꯟꯕ ꯆꯠꯄꯀꯥꯟꯗ ꯁꯥ ꯈꯣꯏ ꯁꯥ ꯁꯥ ꯇꯥꯟꯕ ꯆꯠꯄꯀꯥꯟꯗ ꯍꯨꯏꯅ ꯑꯗꯨ ꯃꯆꯥꯒꯤꯗꯣ ꯃꯥꯡꯈ꯭ꯔꯕ ꯃꯤ ꯅꯨꯄꯥꯒꯤ ꯃꯆꯥꯁꯦ ꯃꯀꯣꯛꯇ ꯆꯤꯡꯉꯒ ꯄꯨꯔꯛꯏ ꯍꯥꯏꯌꯦ ꯃꯌꯥꯝꯅ ꯀꯔꯤꯔꯥ ꯍꯥꯏꯅ ꯃꯤ ꯁꯥ ꯇꯥꯟꯕ ꯈꯣꯏꯅ ꯁꯤꯀꯥꯔꯤ ꯈꯣꯏꯅ ꯌꯦꯡꯕꯀꯥꯟꯗꯗꯤ ꯁꯥꯁꯦ ꯃꯤ ꯁꯥꯁꯦ ꯑꯣꯏꯔꯝꯗ꯭ꯔꯦ ꯃꯤ ꯃꯀꯣꯛ ꯑꯣꯏꯔꯝꯃꯦ ꯍꯥꯏꯌꯦ ꯑꯗꯨ ꯌꯦꯡꯕꯀꯥꯟꯗꯗꯤ ꯃꯤꯗꯣ ꯑꯣꯏ ꯍꯥꯏꯌꯦ ꯑꯗꯨꯒꯤ ꯃꯤꯗꯣ ꯈꯪꯄ꯭ꯔꯦꯛ ꯈꯪꯉꯒ ꯃꯤꯗꯣ ꯂꯣꯏꯅ ꯉꯥꯎꯅꯔ ꯈꯣꯠꯅꯔ ꯑꯗꯨꯃꯥꯏ ꯇꯧꯕꯒꯤ ꯑꯗꯨꯒ ꯋꯥꯔꯤꯗꯣ ꯑꯗꯨꯋꯥꯏꯗ ꯑꯗꯨꯒ ꯂꯥꯏꯁꯤꯗ ꯍꯥꯠꯄꯁꯨ ꯉꯝꯗꯦ ꯈꯣꯠꯄꯁꯨ ꯉꯝꯗꯦ ꯑꯗꯨ ꯔꯤꯂꯤꯖꯟ ꯈꯣꯏꯒꯨꯝꯕ ꯀꯧꯔꯒ ꯋꯥꯔꯤꯒꯨꯝꯕ ꯁꯥꯔꯒ ꯐꯖꯅ ꯂꯥꯏꯛ ꯔꯤꯂꯤꯖꯟꯒꯨꯝꯕ ꯀꯧꯔꯒ ꯂꯥꯏꯛ ꯂꯥꯏꯒꯨꯝꯕ ꯂꯥꯏꯒꯨꯝꯕ ꯇꯥꯟꯅꯤꯡꯉꯥꯏ ꯍꯣꯠꯅꯍꯜꯂꯦ ꯍꯥꯏꯌꯦ ꯂꯥꯏꯒꯨꯝꯕ ꯇꯥꯟꯅꯤꯡꯉꯥꯏꯅ ꯍꯣꯠꯅꯕꯀꯥꯟꯗ ꯂꯥꯏꯒꯨꯝꯕ ꯇꯥꯟꯅꯕ ꯍꯣꯠꯅꯕꯀꯥꯟꯗꯗꯤ ꯂꯥꯏꯛ ꯌꯥꯝꯅ ꯂꯥꯏꯗꯣ ꯌꯥꯝ ꯀꯜꯂꯦ ꯍꯥꯏꯌꯦ ꯂꯥꯏꯛ ꯑꯗꯨꯝꯕ ꯇꯧꯔꯛꯄ ꯃꯌꯥꯝꯅ ꯑꯗꯨ ꯂꯥꯏꯁꯤꯗ ꯃꯣꯏꯕꯨ ꯐꯥꯔꯒ ꯂꯥꯏꯁꯦ ꯍꯣꯠꯅꯃꯤꯟꯅ ꯇꯥꯟꯅꯔ ꯄ꯭ꯔꯦꯌꯔꯒꯨꯝꯕ ꯇꯧꯔ ꯑꯁꯤꯒꯨꯝꯕ ꯇꯧꯔ ꯂꯥꯏꯁꯦ ꯇꯥꯟꯊꯣꯛꯈ꯭ꯔꯦ ꯍꯥꯏꯌꯦ ꯅꯍꯥꯟꯋꯥꯏ ꯑꯗꯨꯒ ꯑꯩꯗꯤ ꯅꯨꯡꯗꯥꯡꯗꯤ ꯅꯨꯡꯗꯥꯡꯐꯥꯎ ꯂꯥꯏꯛ ꯇꯨꯝꯕꯁꯨ ꯉꯝꯗꯕꯅꯦꯕ ꯑꯗꯨ ꯄꯥꯔꯨꯕꯗꯒꯤ ꯅꯨꯡꯗꯥꯡ ꯆꯨꯞꯄ ꯑꯩꯗꯣ ꯈꯪꯄ꯭ꯔꯦꯛ ꯈꯪꯂꯒ ꯑꯗꯨꯒꯨꯝꯕ ꯇꯧꯔꯝꯒꯦꯔꯥ ꯑꯩꯈꯣꯏ ꯌꯨꯝꯗꯁꯨ ꯉꯥꯏꯔꯦ ꯇꯧꯔꯝꯒꯦꯔꯥ ꯍꯥꯏꯅ ꯋꯥꯔꯤꯗꯣ ꯑꯗꯨꯒꯨꯝꯕ ꯈꯜꯂꯒ ꯑꯩ ꯅꯨꯡꯗꯥꯡ ꯆꯨꯞꯄ ꯇꯨꯝꯕ ꯉꯝꯗꯕꯅꯦꯕ ꯑꯗꯨꯒꯨꯝꯕ ꯨꯔ ꯑꯩꯁꯦ ꯌꯥꯝꯅ ꯋꯥꯈ꯭ꯔꯕ ꯅꯨꯡꯗꯥꯡ ꯆꯨꯞꯄ ꯑꯩ ꯇꯨꯝꯕ ꯉꯝꯗꯕꯒꯤ ꯈꯥꯝꯃꯒ ꯈꯥꯝꯃꯒ ꯂꯥꯛꯑꯦ ꯑꯌꯨꯛ ꯑꯌꯨꯛꯉꯟꯇꯥ ꯑꯣꯏꯈ꯭ꯔꯕꯒꯤ ꯏꯃꯥ ꯏꯄꯥ ꯈꯣꯏꯅ ꯑꯌꯨꯛ ꯉꯟꯇꯥ ꯑꯣꯏꯔ ꯏꯃꯥ ꯏꯄꯥ ꯈꯣꯏꯅ ꯋꯥꯔꯤꯒꯨꯝꯕ ꯈꯔ ꯂꯤꯔ ꯇꯨꯝꯕ ꯉꯝꯗꯦ ꯑꯩꯈꯣꯏ ꯑꯗꯨꯃꯥꯏ ꯄ꯭ꯔꯦꯌꯔꯒꯨꯝꯕ ꯇꯧꯕꯤꯔꯒ ꯑꯩ ꯑꯗꯨꯒꯤ ꯅꯨꯃꯤꯠꯇꯒꯤ ꯑꯩ ꯑꯗꯨꯒꯨꯝꯕ ꯇ꯭ꯋꯤꯡꯀꯜꯒꯨꯝꯕ ꯄꯥꯕꯁꯦ ꯇꯣꯛꯈ꯭ꯔꯦ